ꯑꯩꯈꯣꯏꯒꯤ ꯃꯐꯝ ꯑꯁꯤꯗ ꯃꯔꯨꯑꯣꯏꯅ ꯃꯦꯗꯤꯌꯥ ꯅꯠꯇ꯭ꯔꯒ ꯍꯔꯥꯎ ꯀꯨꯝꯍꯩꯒꯤ ꯏꯟꯗꯁꯇ꯭ꯔꯤꯁꯤꯡ ꯑꯗꯨꯗꯤ ꯃꯅꯤꯄꯨꯔꯤ ꯂꯣꯟꯒꯤ ꯏ ꯄꯥꯎ ꯅꯠꯇ꯭ꯔꯒ ꯅꯦꯠꯋꯥꯛꯁꯤꯡ ꯑꯃꯗꯤ ꯐꯤꯂꯝ ꯂꯤꯂꯥ ꯗ꯭ꯔꯃꯥ ꯑꯁꯤꯅꯆꯤꯡꯕꯅꯤ ꯃꯤꯌꯥꯝꯅ ꯃꯄꯨꯡ ꯑꯣꯏꯅ ꯌꯦꯡꯅꯔꯤꯕꯗꯤ ꯑꯩꯈꯣꯏꯒꯤ ꯐꯤꯂꯝ ꯂꯤꯂꯥ ꯗ꯭ꯔꯃꯥ ꯑꯃꯗꯤ ꯅꯣꯡꯃ ꯅꯣꯡꯃꯒꯤ ꯑꯣꯏꯕ ꯏ ꯄꯥꯎꯁꯤꯡ ꯑꯁꯤ ꯃꯤꯌꯥꯝꯅ ꯌꯥꯝꯅ ꯄꯥꯝꯅ ꯌꯦꯡꯅꯩ ꯆꯍꯤ ꯈꯔ ꯑꯁꯤꯗ ꯍꯣꯡꯂꯛꯂꯤꯕꯗꯤ ꯇꯦꯛꯅꯣꯂꯣꯖꯤꯒꯤ ꯇꯦꯛꯅꯣꯂꯣꯖꯤꯅ ꯗꯤꯕ꯭ꯂꯞ ꯑꯣꯏꯔꯛꯄꯅ ꯑꯍꯣꯡꯕ ꯃꯌꯥꯝ ꯑꯃ ꯂꯥꯛꯂꯦ ꯈꯨꯗꯛ ꯈꯨꯗꯛꯀꯤ ꯑꯣꯏꯕ ꯏ ꯄꯥꯎꯁꯤꯡ ꯑꯁꯤ ꯌꯦꯡꯕ ꯈꯪꯕ ꯉꯝꯂꯦ